ꯏꯔꯣꯏꯕ ꯑꯩꯅ ꯑꯍꯥꯟꯕ ꯃꯇꯝꯗ ꯇꯝꯕ ꯍꯥꯏꯕꯁꯤ ꯑꯩꯈꯣꯏꯒꯤ ꯄꯨꯈ꯭ꯔꯤꯗ ꯑꯩꯅ ꯑꯗꯨꯝ ꯏꯁꯥꯅ ꯑꯗꯨꯝ ꯂꯣꯏꯖꯔꯒ ꯏꯃꯥꯟꯅꯕ ꯑꯃꯗꯒꯤ ꯑꯗꯨꯝ ꯍꯩꯖꯈꯤ ꯑꯗꯣ ꯍꯩꯈꯤꯕꯅꯤꯅ ꯍꯧꯖꯤꯛꯁꯨ ꯑꯗꯨꯝ ꯍꯩꯗꯅ ꯑꯗꯨꯝ ꯂꯩꯔꯦ ꯑꯗꯨꯒ ꯏꯔꯣꯏꯕꯁꯦ ꯈ꯭ꯋꯥꯏꯗꯒꯤ ꯑꯐꯕ ꯄꯣꯠꯅꯤ ꯑꯗꯨ ꯇꯝꯈꯤꯕ ꯃꯇꯝꯗ ꯑꯩꯈꯣꯏꯅ ꯁꯥꯡ ꯁꯥꯡꯅ ꯑꯗꯨꯝ ꯏꯔꯣꯏ ꯏꯁꯤꯡ ꯑꯃꯗ ꯑꯃꯨꯛ ꯆꯠ ꯑꯃꯗ ꯑꯃꯨꯛ ꯆꯠ ꯇꯧꯔꯒ ꯑꯗꯨꯝ ꯏꯔꯣꯏꯕꯤ ꯁꯥꯟꯅꯩ ꯑꯗꯨꯒ ꯏꯁꯤꯡꯗꯗꯤ ꯑꯩꯈꯣꯏ ꯏꯁꯤꯡ ꯏꯔꯣꯏꯕ ꯃꯇꯝꯗꯗꯤ ꯑꯩ ꯀꯤꯕ ꯀꯔꯤꯝꯇ ꯐꯥꯎꯗꯦ ꯃꯔꯝꯗꯤ ꯀꯩꯒꯤꯅꯣ ꯍꯥꯏꯕꯀꯥꯟꯗ ꯑꯩꯈꯣꯏꯗꯗꯤ ꯄꯥꯠ ꯇꯨꯔꯦꯜ ꯃꯌꯥꯝ ꯂꯩꯕꯅꯤꯅ ꯑꯗꯨꯕꯨ ꯑꯩꯒꯤ ꯏꯔꯣꯏꯕ ꯇꯝꯕꯤꯔꯛꯄꯁꯦ ꯑꯍꯥꯟꯕꯗ ꯑꯩꯈꯣꯏ ꯏꯃꯥꯟꯅꯕ ꯑꯃꯅ ꯇꯝꯕꯤꯔꯛꯄꯅꯤ